ꯊꯥꯏꯅ ꯑꯩꯈꯣꯏꯅ ꯍꯥꯏꯀꯤꯡ ꯆꯠꯄ ꯃꯇꯝꯗ ꯑꯩꯈꯣꯏꯁꯦ ꯖꯨꯀꯣ ꯚꯦꯂꯤꯗ ꯆꯠꯂꯦ ꯆꯠꯄꯀꯥꯟꯗ ꯑꯩꯈꯣꯏꯒꯤ ꯃꯔꯨꯞ ꯃꯌꯥꯝ ꯄꯨꯜꯂꯒ ꯑꯩꯈꯣꯏ ꯇꯔꯥ ꯇꯔꯥꯃꯥꯊꯣꯏ ꯑꯗꯨꯃꯥꯏꯅ ꯄꯨꯜꯂꯒ ꯆꯠꯂꯦ ꯆꯠꯄ ꯃꯇꯝꯗꯣ ꯁꯃꯔ ꯑꯗꯨꯋꯥꯏ ꯆꯠꯄꯅꯦ ꯑꯗꯨ ꯌꯥꯝ ꯅꯨꯡꯉꯥꯏꯌꯦ ꯃꯐꯝꯗꯨꯗꯤ ꯏꯪꯕꯅꯤꯅ ꯋꯤꯟꯇꯔꯗ ꯆꯠꯄ ꯌꯥꯗꯦ ꯁꯃꯔꯗ ꯑꯗꯨꯝ ꯆꯠꯂꯒ ꯑꯩꯈꯣꯏꯅ ꯃꯔꯨꯞꯁꯤꯡ ꯌꯥꯎꯕꯅꯤꯅ ꯌꯥꯝꯅ ꯅꯨꯡꯉꯥꯏꯌꯦ ꯑꯩꯈꯣꯏꯒꯤ ꯚꯦꯀꯦꯁꯟ ꯂꯩꯕ ꯃꯇꯝꯗ ꯄꯨꯟꯅ ꯄꯨꯜꯂꯒ ꯆꯠꯄꯁꯤ ꯌꯥꯝ ꯅꯨꯡꯁꯤꯌꯦ ꯖꯨꯀꯣ ꯚꯦꯂꯤ ꯆꯠꯂꯦ ꯑꯗꯨꯒ ꯌꯧꯕꯀꯥꯟꯗ ꯑꯩꯈꯣꯏꯅ ꯌꯥꯝ ꯅꯨꯡꯁꯤꯕ ꯄꯣꯛꯑꯦ ꯀꯔꯤꯒꯤꯅꯣ ꯍꯥꯏꯔꯗꯤ ꯑꯩꯈꯣꯏꯅ ꯄꯥꯝꯖꯕ ꯃꯐꯝꯗꯣ ꯌꯧꯕꯅꯤꯅ ꯑꯩꯈꯣꯏꯒꯤ ꯋꯥꯈꯜꯗ ꯑꯗꯨꯝ ꯅꯨꯡꯁꯤꯕ ꯃꯔꯨꯞꯁꯨ ꯌꯥꯎꯕꯅꯤꯅ ꯌꯥꯝꯅ ꯅꯨꯡꯉꯥꯏꯌꯦ ꯑꯗꯨ ꯆꯠꯄꯀꯥꯟꯗ ꯑꯩꯈꯣꯏ ꯌꯥꯝ ꯆꯤꯡ ꯀꯥꯕꯅꯤꯅ ꯌꯥꯝ ꯋꯥꯕꯁꯨ ꯊꯦꯡꯅꯩꯌꯦ ꯑꯗꯨ ꯑꯣꯏꯔꯁꯨ ꯋꯥꯕꯒ ꯅꯨꯡꯉꯥꯏꯕꯁꯦ ꯅꯨꯡꯉꯥꯏꯕꯅ ꯑꯗꯨꯝ ꯍꯦꯜꯂꯦ ꯃꯔꯨꯞꯃꯩꯁꯨ ꯌꯥꯎꯕꯅꯤꯅ ꯑꯩꯈꯣꯏ ꯄꯨꯟꯅ ꯆꯠꯄ ꯃꯇꯝꯗ ꯑꯩꯈꯣꯏꯒꯤ ꯃꯔꯨꯞ ꯃꯌꯥꯝꯗꯨꯒ ꯆꯠꯄꯗꯣ ꯑꯩꯈꯣꯏ ꯀ꯭ꯂꯥꯁ ꯇꯦꯟ ꯑꯗꯨꯋꯥꯏ ꯀꯥꯔꯤꯕꯅꯦꯕ ꯑꯗꯨ ꯌꯥꯝ ꯐꯖꯩꯌꯦ ꯌꯥꯝ ꯅꯨꯡꯉꯥꯏꯌꯦ ꯑꯩꯈꯣꯏꯅ ꯃꯊꯪꯗꯁꯨ ꯆꯠꯅꯤꯡꯉꯦ ꯃꯐꯝ ꯑꯇꯩ ꯑꯇꯩ ꯆꯠꯇꯕ ꯃꯐꯝꯗꯨꯗ ꯑꯩꯈꯣꯏꯅ ꯆꯠꯄꯀꯥꯟꯗ ꯑꯩꯈꯣꯏꯅ ꯄꯥꯝꯖꯕ ꯃꯐꯝ ꯑꯗꯣ ꯌꯧꯕꯀꯥꯟꯗꯗꯤ ꯑꯩꯈꯣꯏꯒꯤ ꯄꯨꯛꯅꯤꯡꯗ ꯀꯔꯤ ꯍꯥꯏꯁꯤꯔꯥ ꯌꯥꯝ ꯍꯔꯥꯎꯕ ꯄꯣꯛꯑꯦ ꯑꯋꯥꯕꯗꯨꯗꯤ ꯄꯣꯛꯑꯁꯨ ꯉꯥꯏꯍꯥꯛꯀꯤꯅꯤ ꯑꯗꯨ ꯑꯣꯏꯔꯁꯨ ꯅꯨꯡꯉꯥꯏꯕꯅ ꯍꯦꯜꯂꯤ ꯑꯗꯨꯅ ꯃꯊꯪ ꯃꯊꯪ ꯃꯐꯝ ꯑꯇꯩ ꯐꯖꯕ ꯂꯩꯔꯁꯨ ꯆꯠꯅꯤꯡꯉꯦ ꯑꯗꯨꯝ ꯑꯩꯈꯣꯏꯁꯨ ꯃꯊꯪ ꯃꯊꯪꯒꯤ ꯄ꯭ꯂꯥꯟ ꯇꯧꯔꯤ ꯆꯠꯄꯁꯨ ꯉꯝꯖꯕ ꯑꯣꯏꯒꯦꯅ ꯈꯜꯂꯦ